ꯍꯥꯏꯕꯤꯌꯨ ꯍꯥꯏꯕꯤꯌꯨ ꯑꯥ ꯂꯧ ꯌꯩꯕꯁꯤ ꯆꯥꯎꯔꯥꯛꯅ ꯄꯩꯁꯥ ꯑꯣꯏꯅ ꯍꯥꯏꯖꯔꯒꯗꯤ ꯂꯤꯁꯤꯡ ꯇꯔꯥꯃꯨꯛ ꯆꯪꯒ꯭ꯔꯦ ꯑꯣ ꯄꯨꯜꯂꯞꯀꯤ ꯑꯣꯏꯅ ꯍꯥꯏꯖꯔꯒꯗꯤ ꯆꯥꯎꯔꯥꯛꯅ ꯂꯤꯁꯤꯡ ꯀꯨꯟꯊ꯭ꯔꯥꯃꯨꯛ ꯆꯪꯒ꯭ꯔꯦ ꯍꯥꯏꯖ ꯍꯥꯏꯖꯇꯥꯔꯦ ꯇ꯭ꯔꯦꯛꯇꯔ ꯀꯔꯤꯀꯔꯥꯒꯤꯅ ꯄꯨꯂꯞ ꯄꯥꯔꯒꯗꯤ ꯄꯨꯔꯥ ꯒ꯭ꯔꯥꯟꯇꯣꯇꯦꯜ ꯎꯞ ꯑꯣꯏꯅꯕ ꯍꯥꯏꯔꯒꯗꯤ ꯂꯤꯁꯤꯡ ꯍꯨꯝꯐꯨꯃꯨꯛ ꯆꯪꯒ꯭ꯔꯦ ꯍꯨꯝꯐꯨꯃꯨꯛꯇꯤ